ꯑꯩꯅ ꯃꯃꯥꯡ ꯄꯥꯈꯤꯕ ꯂꯥꯏꯔꯤꯛ ꯑꯥꯏ ꯋꯥꯟ ꯇꯨ ꯔꯤꯃꯦꯝꯕꯔ ꯂꯥꯏꯔꯤꯛ ꯑꯁꯤ ꯄꯥꯈꯤꯕ ꯃꯇꯝꯗ ꯏꯁꯥꯗ ꯊꯣꯛꯄꯇꯧꯅ ꯗꯥꯏꯔꯦꯛ ꯐꯤꯜ ꯇꯧꯈꯤꯕ ꯂꯥꯏꯔꯤꯛꯅꯤ ꯌꯥꯝꯅꯁꯨ ꯋꯥꯔꯤ ꯐꯖꯕ ꯑꯣꯏꯈꯤ ꯂꯥꯏꯔꯤꯛ ꯑꯁꯤ ꯄꯥꯕ ꯃꯇꯝꯗ